ꯎꯝ ꯍꯜꯂꯣ ꯇꯥꯕꯤꯔꯦ ꯍꯥꯏꯕꯤꯎ ꯑꯥ ꯃꯥꯅꯤ ꯃꯥꯅꯤ ꯍꯥꯏꯕꯤꯎ ꯑꯥ ꯑꯩꯈꯣꯏꯒꯤ ꯍꯣꯜꯁꯦꯜ ꯗꯨꯀꯥꯟꯒꯤꯗꯤ ꯑꯩꯈꯣꯏ ꯄꯣꯠ ꯑꯃꯃꯝꯒꯤ ꯑꯣꯏꯅ ꯑꯩꯈꯣꯏꯒꯤ ꯃꯥꯒꯤ ꯗꯤꯁꯀꯥꯎꯟ ꯂꯩꯖꯩꯌꯦ ꯑꯗꯨꯗ ꯑꯗꯨꯝ ꯑꯩꯈꯣꯏ ꯍꯣꯠꯂꯒ ꯑꯗꯨꯝ ꯄꯤꯕꯤꯔꯛꯀꯅꯤ

ꯑꯥ ꯑꯩꯈꯣꯏ ꯍꯣꯜꯁꯦꯜ ꯗꯨꯀꯥꯟꯒꯤꯗꯤ ꯃꯗꯨ ꯑꯩꯈꯣꯏ ꯂꯩꯖꯗꯦ ꯑꯩꯈꯣꯏ ꯈꯨꯗꯛ ꯈꯨꯗꯛꯇ ꯍꯥꯏꯗꯤ ꯄꯣꯠ ꯂꯧꯔꯤꯉꯩꯗ ꯑꯩꯈꯣꯏꯒꯤ ꯎꯝ ꯑꯗꯨꯝ ꯑꯥ ꯄꯩꯁꯥꯗꯣ ꯑꯥ ꯁꯣꯠꯇꯦ ꯑꯗꯨꯝ ꯏꯟ ꯀꯦꯁ ꯑꯣꯏꯅ ꯑꯗꯨꯝ ꯈꯨꯗꯛꯇ ꯄꯤꯊꯣꯛꯂꯝꯒꯗꯕ ꯑꯥ ꯑꯗꯨꯝ ꯄꯤꯒꯅꯤ ꯑꯗꯨꯝ ꯆꯞ ꯃꯥꯟꯅꯩ ꯑꯗꯨꯝ ꯑꯩꯈꯣꯏ ꯍꯥꯟꯅ ꯀꯟꯇꯦꯛ ꯂꯩꯅꯔꯒ ꯐꯣꯟ ꯅꯝꯕꯔ ꯄꯥꯏꯅꯔꯒ ꯑꯩꯈꯣꯏꯒꯤ ꯁꯤꯒꯤ ꯄꯣꯠꯁꯤ ꯄꯥꯝꯏ ꯑꯗꯨꯗꯨꯒ ꯑꯥ ꯍꯥꯏꯕꯤꯔꯛꯂꯒ ꯑꯩꯈꯣꯏꯅ ꯑꯗꯨꯝ ꯑꯥ ꯊꯤꯟꯅꯤꯡꯉꯥꯏꯒꯤ ꯈꯨꯗꯣꯡ ꯆꯥꯕ ꯃꯤꯁꯨ ꯑꯗꯨꯝ ꯂꯩꯒꯅꯤ ꯑꯗꯨ ꯑꯗꯒꯤ ꯑꯃꯅ ꯑꯩꯈꯣꯏꯒꯤ ꯐꯣꯜ ꯇꯧꯔꯛꯂꯒ ꯑꯗꯨꯝ ꯂꯣꯏꯅ ꯍꯥꯏꯔꯛꯂꯁꯨ ꯌꯥꯒꯅꯤ ꯑꯗꯨꯒ ꯑꯗꯨꯝ ꯂꯧꯕꯤꯕ ꯑꯥ ꯑꯩꯈꯣꯏꯒꯤ ꯑꯌꯥꯝꯕꯅ ꯑꯩꯈꯣꯏꯒꯤ ꯀꯔꯤ ꯍꯥꯏꯕ ꯇꯥꯔꯦ ꯑꯩꯈꯣꯏꯒꯤ ꯁꯖꯔꯤꯒꯤ ꯊꯕꯛꯁꯤꯡꯁꯦ ꯂꯣꯏꯅ ꯑꯗꯨꯝ ꯐꯪꯒꯅꯤ ꯑꯩꯈꯣꯏꯒꯤ ꯁꯖꯔꯤꯒꯤ ꯍꯤꯗꯥꯛ ꯂꯥꯡꯊꯛꯁꯤꯡ ꯆꯪꯒꯤꯕ ꯃꯦꯇꯔꯦꯜꯁꯤꯡ ꯑꯗꯨꯒ ꯍꯤꯗꯥꯛ ꯂꯥꯡꯊꯛꯁꯤꯡ ꯂꯣꯏꯅ ꯐꯪꯒꯅꯤ ꯁꯔꯖꯔꯤꯒꯤ ꯑꯌꯥꯝꯕ ꯑꯇꯣꯞ ꯑꯇꯣꯞꯄꯩꯁꯨ ꯁꯪꯏ ꯑꯗꯨ ꯁꯔꯖꯔꯤꯒꯤꯅ ꯍꯦꯟꯅ ꯑꯌꯥꯝꯕꯅ ꯈꯨꯗꯣꯡ ꯆꯥꯕ ꯄꯤꯕꯤ

ꯍꯣꯏ ꯌꯥꯅꯤ ꯌꯥꯅꯤ ꯊꯥꯕꯤꯔꯛꯎ